ꯑꯩꯁꯦ ꯅꯍꯥꯟ ꯏꯝꯐꯥꯜ ꯀ꯭ꯔꯣꯀꯔꯤꯗꯩꯅ ꯄꯣꯠ ꯈꯔ ꯆꯦꯟꯖꯈꯤꯕꯅꯦꯕ ꯁꯣ ꯗꯨꯝ ꯀ꯭ꯔꯣꯀꯔꯤ ꯁꯦꯠ ꯑꯃꯅꯤ ꯃꯣꯏꯅ ꯑꯦꯗꯕꯔꯇꯥꯏꯁ ꯇꯧꯕꯗ ꯑꯩꯅ ꯎꯖꯈꯤꯕꯅꯦꯀꯣ ꯄ꯭ꯔꯣꯗꯛꯁꯦ ꯌꯥꯝꯅ ꯐꯩꯅꯁꯨ ꯈꯜꯂꯤ ꯍꯥꯏꯕꯗꯤ ꯃꯣꯏꯅ ꯑꯣꯐꯔꯒꯨꯝꯕꯁꯨ ꯄꯤꯕꯤꯅꯤ ꯍꯥꯏ ꯀꯨꯄꯟ ꯑꯃꯁꯨ ꯌꯥꯎꯅꯤꯅ ꯍꯥꯏꯈꯤꯀꯣ ꯑꯗꯣ ꯁꯦꯠꯁꯦ ꯕꯥꯏ ꯋꯥꯟ ꯒꯦꯠ ꯋꯥꯟ ꯐ꯭ꯔꯤꯒꯤ ꯐꯤꯕꯃꯗꯁꯨ ꯂꯩꯕ ꯑꯗꯨꯅ ꯑꯩꯅ ꯃꯗꯨꯒꯤ ꯈꯨꯗꯣꯡꯆꯥꯕꯗꯨ ꯂꯧꯈꯠꯆꯒꯦꯅ ꯑꯩꯅ ꯄ꯭ꯔꯣꯗꯛꯁꯤ ꯆꯦꯟꯖꯈꯤꯕꯅꯤ ꯑꯗꯣ ꯌꯨꯝꯗ ꯌꯧꯕꯤꯔꯛꯑꯦ ꯍꯧꯖꯤꯛꯁꯦ ꯉꯁꯤ ꯑꯩ ꯍꯧꯖꯤꯛ ꯄ꯭ꯔꯣꯗꯛꯁꯤꯗ ꯊꯦꯡꯅꯔꯦ ꯑꯗꯣ ꯌꯥꯝꯅ ꯄ꯭ꯔꯣꯗꯛꯁꯤ ꯀ꯭ꯋꯥꯂꯤꯇꯤꯁꯤ ꯌꯥꯝꯅ ꯍꯥꯏ ꯕꯦꯂ꯭ꯌꯨ ꯑꯣꯏꯅ ꯈꯟꯖꯩ ꯌꯥꯝꯅ ꯑꯐꯕ ꯀ꯭ꯋꯥꯂꯤꯇꯤꯅꯤꯅ ꯍꯥꯏꯖꯅꯤꯡꯏ ꯑꯗꯣ ꯄ꯭ꯔꯣꯗꯛꯁꯤꯗ ꯂꯣꯏꯅꯅ ꯑꯗꯨꯝ ꯃꯌꯥꯝꯗꯨꯅ ꯑꯣꯐꯔ ꯃꯌꯥꯝ ꯁꯨꯝ ꯂꯥꯛꯄꯤꯌꯦ ꯑꯗꯣ ꯑꯣꯐꯔꯁꯤꯡꯁꯤꯁꯨ ꯑꯩꯅ ꯀꯨꯄꯣꯟꯁꯤꯡꯁꯤ ꯌꯨꯇꯤꯂꯥꯏꯁ ꯇꯧꯒꯦꯅ ꯈꯟꯖꯔꯤ ꯌꯨꯇꯤꯂꯥꯏꯁ ꯇꯧꯔꯨꯕ ꯃꯇꯝꯗ ꯃꯤꯛꯁꯔ ꯒ꯭ꯔꯥꯏꯟꯗꯔ ꯑꯃꯁꯨ ꯐꯥꯎꯕꯤꯔꯛꯑꯦ ꯑꯗꯣ ꯑꯩ ꯁꯤꯖꯤꯟꯅꯔꯤꯕ ꯀ꯭ꯔꯣꯀꯔꯤꯁꯤꯁꯨ ꯉꯁꯤꯗꯩꯅ ꯑꯗꯨꯝ ꯁꯤꯖꯤꯟꯅꯕ ꯍꯧꯖꯔꯦꯕꯀꯣ ꯑꯗꯣ ꯑꯩꯒꯤ ꯃꯔꯨꯞꯁꯤꯡ ꯂꯥꯛꯄꯗ ꯌꯨꯝꯗ ꯑꯩꯅ ꯄꯨꯊꯣꯛꯂꯨꯕ ꯃꯇꯝꯗꯨꯗꯁꯨ ꯃꯌꯥꯝꯗ ꯌꯥꯝꯅ ꯄꯥꯝꯃꯦꯅ ꯍꯥꯏꯕꯤꯔꯛꯏ ꯑꯗꯨ ꯃꯣꯏꯅꯁꯨ ꯑꯗꯨꯝ ꯂꯩꯖꯒꯦꯅ ꯍꯥꯏꯕꯤꯔꯛꯑꯦꯀꯣ ꯄ꯭ꯔꯗꯛꯁꯦ ꯑꯗꯨꯛꯀꯤ ꯃꯇꯤꯛ ꯑꯩ ꯃꯥꯏꯄꯥꯛꯈ꯭ꯔꯦ ꯄ꯭ꯔꯗꯛꯇꯨꯒꯤ ꯄ꯭ꯔꯗꯛꯇꯨꯒꯤ ꯃꯇꯦꯡꯅ ꯑꯩꯁꯦ ꯌꯥꯝꯅ ꯊꯤꯅ ꯌꯥꯝꯅ ꯄ꯭ꯔꯥꯎꯗ ꯑꯣꯏꯖꯔꯦ ꯑꯩꯁꯦ ꯅꯨꯡꯉꯥꯏꯖꯔꯦ ꯑꯗꯨꯅ ꯃꯣꯏꯗꯁꯨ ꯑꯗꯨꯝ ꯔꯦꯀꯃꯦꯟ ꯇꯧꯖꯒꯦ ꯑꯗꯨꯒ ꯃꯌꯥꯝꯗꯁꯨ ꯑꯗꯨꯝ ꯔꯦꯀꯃꯦꯟ ꯇꯧꯖꯒꯦ ꯏꯝꯐꯥꯜ ꯀ꯭ꯔꯣꯀꯔꯤꯒꯤ ꯁꯤꯒꯤ ꯀ꯭ꯔꯣꯀꯔꯤ ꯄ꯭ꯔꯣꯗꯛꯁꯦꯀꯣ ꯑꯗꯣ ꯀꯜꯂꯔꯁꯤꯁꯨ ꯌꯥꯝ ꯐꯥꯏꯟ ꯑꯣꯏꯌꯦ ꯑꯩꯈꯣꯏ ꯏꯝꯐꯥꯜꯗꯗꯤ ꯐꯥꯏꯟ ꯆꯥꯏꯅꯥꯒꯤ ꯄ꯭ꯔꯣꯗꯛꯁꯦ ꯌꯥꯝ ꯀꯥ ꯍꯦꯟꯅ ꯐꯪꯗꯦꯀꯣ ꯑꯗꯨꯕꯨ ꯄ꯭ꯔꯣꯗꯛꯁꯤꯃꯗꯤ ꯑꯗꯨꯝ ꯂꯩꯕꯤꯔꯝꯃꯦ ꯑꯗꯨꯅ ꯌꯥꯝꯅꯁꯨ ꯅꯨꯡꯉꯥꯏ ꯑꯗꯣ ꯄꯨꯛꯅꯤꯡꯁꯨ ꯌꯥꯝꯅ ꯍꯔꯥꯎꯋꯦ ꯑꯩꯍꯥꯛꯁꯦ ꯑꯗꯨꯝ ꯀ꯭ꯔꯣꯀꯔꯤꯒꯤ ꯄ꯭ꯔꯣꯗꯛꯁꯦ ꯑꯩꯗꯤ ꯌꯥꯝꯅ ꯄꯥꯝꯖꯔꯛꯄꯅꯤ ꯍꯥꯟꯅꯗꯩꯅ ꯄꯤꯛꯏꯀꯥꯟꯗꯒꯤ ꯑꯩꯅ ꯀꯜꯂꯦꯛꯁꯟꯁꯨ ꯇꯧꯖꯔꯛꯄꯅꯦꯀꯣ ꯑꯗꯣ ꯀꯂꯦꯛꯁꯟꯁꯤꯗ ꯑꯩꯅ ꯑꯗꯨꯝ ꯍꯩꯖꯤꯛꯀꯤ ꯂꯩꯔꯤꯕ ꯀ꯭ꯔꯣꯀꯔꯤ ꯄ꯭ꯔꯣꯗꯛꯁꯤꯅꯗꯤ ꯈ꯭ꯋꯥꯏꯗꯒꯤ ꯅꯤꯡꯊꯤꯕ ꯑꯃ ꯑꯣꯏꯔꯦ ꯑꯩꯒꯤ ꯀꯣꯂꯦꯛꯁꯟꯗ ꯑꯗꯨꯅ ꯃꯔꯝ ꯑꯣꯏꯔꯀꯥꯟꯗ ꯑꯩꯒꯤ ꯎꯄꯨꯗ ꯑꯩꯅ ꯀꯤꯆꯟꯗ ꯈꯤꯜꯂꯤꯕ ꯎꯄꯨꯁꯤꯗꯁꯨ ꯌꯥꯝꯅ ꯃꯑꯣꯡ ꯇꯥꯅ ꯌꯥꯝꯅ ꯅꯤꯡꯊꯤꯅ ꯌꯥꯝꯅ ꯐꯖꯔꯦ ꯑꯩꯗꯨꯅ ꯑꯩ ꯃꯌꯥꯝꯗꯁꯨ ꯑꯗꯨꯝ ꯔꯤꯀꯃꯦꯟ ꯇꯧꯖꯒꯦ ꯑꯗꯨꯒ ꯄ꯭ꯔꯗꯛꯁꯤꯒꯤꯗꯃꯛꯇ ꯑꯩꯅ ꯌꯥꯝꯅ ꯅꯨꯡꯉꯥꯏꯖꯕꯁꯦ ꯑꯗꯨꯃꯥꯏꯅ ꯐꯣꯡꯗꯣꯛꯆꯕꯅꯦꯅ ꯑꯩ ꯁꯣꯝꯗ ꯀꯣꯜ ꯇꯧꯖꯔꯛꯄꯅꯦ ꯑꯗꯨꯅ ꯌꯥꯝꯅ ꯅꯨꯡꯉꯥꯏꯖꯩ ꯊꯝꯖꯔꯒꯦ